ꯑꯐꯕ ꯆꯥꯎꯈꯠꯄ ꯈꯨꯟꯅꯥꯏ ꯑꯃ ꯑꯣꯏꯍꯟꯕ ꯃꯇꯝꯗ ꯂꯩꯀꯥꯏ ꯂꯩꯀꯥꯏꯗ ꯂꯩꯔꯤꯕ ꯀ꯭ꯂꯕ ꯑꯁꯨꯛꯀꯤ ꯃꯇꯤꯛ ꯗꯥꯏꯇ ꯆꯥꯎꯏ ꯑꯃꯗꯤ ꯁꯣꯁꯦꯜ ꯋꯥꯔꯀꯔꯁꯤꯡꯁꯨ ꯑꯁꯨꯛꯀꯤ ꯃꯇꯤꯛ ꯗꯥꯏꯇ ꯆꯥꯎꯏ ꯑꯩꯈꯣꯏꯅ ꯂꯩꯀꯥꯏꯗꯨꯗ ꯀꯔꯤꯒꯨꯝꯕ ꯍꯤꯔꯝ ꯑꯃ ꯅꯠꯇ꯭ꯔꯒꯅ ꯍꯤꯔꯝ ꯑꯃꯗ ꯑꯩꯈꯣꯏꯅ ꯁꯝꯅ ꯍꯥꯏꯔꯕꯗ ꯏꯁꯤꯡ ꯏꯆꯥꯎ ꯊꯣꯛꯈ꯭ꯔꯦ ꯍꯥꯏꯗꯅ ꯏꯁꯤꯡ ꯏꯆꯥꯎ ꯊꯣꯛꯈ꯭ꯔ ꯃꯇꯨꯡꯗ ꯑꯩꯈꯣꯏꯗ ꯚꯤꯂꯦꯖꯇꯨꯗ ꯂꯩꯔꯤꯕ ꯃꯤꯑꯣꯏꯁꯤꯡꯗꯨꯗ ꯀꯔꯤ ꯀꯔꯤ ꯂꯥꯏꯅꯥ ꯂꯥꯛꯀꯅꯤ ꯍꯥꯏꯕꯒꯤ ꯃꯇꯥꯡꯗ ꯑꯩꯈꯣꯏꯒꯤ ꯀ꯭ꯂꯕꯅ ꯑꯩꯈꯣꯏ ꯑꯦꯋꯥꯔꯅꯦꯁꯀꯨꯝꯕ ꯗꯤꯄꯥꯔꯠꯃꯦꯟꯒ ꯁꯝꯅꯔꯒ ꯑꯦꯋꯥꯔꯅꯦꯁ ꯇꯧꯔꯕ ꯃꯇꯨꯡꯗ ꯏꯁꯤꯡ ꯆꯥꯎꯍꯜꯂꯕ ꯃꯇꯨꯡꯗ ꯀꯥꯡꯒꯤ ꯂꯥꯏꯅꯥ ꯁꯤꯈꯩ ꯊꯣꯛꯂꯛꯄ ꯌꯥꯏ ꯑꯗꯒꯤ ꯂꯥꯏꯅꯥꯁꯤꯒꯤ ꯈꯣꯡ ꯍꯥꯝꯕ ꯇꯥꯏꯐꯣꯠ ꯗꯥꯏꯔꯤꯌꯥ ꯑꯁꯤꯅꯆꯤꯡꯕ ꯂꯥꯏꯅꯥ ꯑꯁꯨꯛꯀꯤ ꯃꯇꯤꯛ ꯂꯥꯛꯄ ꯌꯥꯏ ꯃꯔꯝ ꯑꯗꯨꯅ ꯁꯤꯒꯨꯝꯕ ꯆꯥꯎꯈꯠ ꯊꯧꯔꯥꯡꯒꯤ ꯊꯕꯛ ꯑꯃ ꯇꯧꯔꯛꯀꯦ ꯍꯥꯏꯕ ꯃꯇꯝꯗ ꯁꯣꯁꯦꯜ ꯋꯥꯔꯀꯔ ꯑꯃꯗꯤ ꯀ꯭ꯂꯕ ꯑꯁꯨꯛꯀꯤ ꯃꯇꯤꯛ ꯗꯥꯏꯇ ꯆꯥꯎꯏ ꯍꯥꯏꯖꯅꯤꯡꯏ ꯁꯣꯁꯦꯜ ꯋꯥꯀꯔ ꯑꯣꯏꯒꯦ ꯑꯣꯏꯕ ꯃꯇꯝꯗ ꯁꯣꯁꯦꯜ ꯋꯥꯔꯀꯔꯗꯨꯅ ꯇꯧꯒꯗꯧꯔꯤꯕ ꯊꯕꯛ ꯑꯗꯨ ꯀꯔꯤꯅꯣ ꯇꯧꯔꯤꯕ ꯊꯕꯛ ꯑꯗꯨꯒꯤ ꯃꯈꯥ ꯄꯣꯟꯅ ꯑꯩꯈꯣꯏꯅ ꯀꯗꯥꯏꯐꯥꯎꯕ ꯊꯧꯗꯥꯡ ꯂꯧꯒꯅꯤ ꯅꯠꯇ꯭ꯔꯒꯅ ꯀꯗꯥꯏꯐꯥꯎꯕ ꯀꯥꯟꯅꯕ ꯄꯤꯒꯅꯤ ꯈꯨꯡꯒꯪꯗꯨꯗ ꯂꯩꯔꯤꯕ ꯃꯤꯄꯨꯡ ꯈꯨꯗꯤꯡꯃꯛ ꯑꯩꯈꯣꯏꯅ ꯃꯤꯠ ꯅꯥꯀꯣꯡ ꯁꯤꯡꯍꯟꯕꯗ ꯁꯣꯁꯦꯜ ꯋꯥꯀꯔ ꯑꯃꯒꯤ ꯑꯆꯧꯕ ꯗꯥꯏꯇ ꯂꯩ ꯍꯥꯏꯔꯤꯕ ꯁꯣꯁꯦꯜ ꯋꯥꯀꯔ ꯑꯁꯤꯒꯤ ꯑꯩꯈꯣꯏꯅ ꯊꯕꯛ ꯇꯧꯔꯛꯄ ꯃꯇꯝꯗ ꯑꯩꯈꯣꯏꯁꯤꯁꯨ ꯃꯤꯅ ꯊꯥꯖꯍꯟꯕ ꯑꯃꯗꯤ ꯃꯤꯅ ꯉꯥꯡꯕ ꯁꯛꯄ ꯅꯠꯇ꯭ꯔꯒꯅ ꯊꯕꯛ ꯊꯧꯔꯝ ꯈꯨꯗꯤꯡꯃꯛꯇ ꯊꯥꯖꯍꯟꯕ ꯍꯥꯏꯕ ꯑꯃꯁꯨ ꯆꯪꯉꯤ ꯑꯩꯅ ꯇꯧꯒꯗꯧꯔꯤꯕ ꯊꯕꯛ ꯑꯗꯨꯒꯤ ꯃꯇꯨꯡ ꯏꯟꯅ ꯑꯩꯅ ꯄꯥꯡꯊꯣꯛꯄ ꯊꯕꯛ ꯈꯨꯗꯤꯡꯃꯛꯇꯁꯨ ꯃꯥꯏ ꯄꯥꯛꯀꯅꯤ ꯍꯥꯏꯅ ꯑꯁꯥ ꯇꯧꯏ